ꯑꯏꯕ ꯑꯃꯅ ꯒ꯭ꯔꯃꯥꯔ ꯑꯃꯁꯨꯡ ꯁꯇ꯭ꯔꯛꯆ꯭ꯔꯒ ꯄꯨꯟꯅ ꯆꯠꯃꯤꯟꯅꯩ ꯑꯩꯅ ꯏꯈ꯭ꯔꯤꯕ ꯋꯥꯍꯩꯁꯤꯡ ꯑꯗꯨ ꯁꯦꯟꯇꯦꯟꯁꯁꯤꯡ ꯑꯗꯨ ꯒ꯭ꯔꯃꯥꯔꯇꯤꯀꯦꯜ ꯆꯨꯝꯃꯕ꯭ꯔꯥ ꯆꯨꯝꯗ꯭ꯔꯤꯕ꯭ꯔꯥ ꯍꯥꯏꯕ ꯍꯟꯖꯤꯟ ꯍꯟꯖꯤꯟ ꯌꯦꯡꯕ ꯃꯊꯧ ꯇꯥꯏ ꯂꯣꯏꯅꯅ ꯑꯩꯅ ꯀ꯭ꯔꯤꯇꯤꯞ ꯑꯣꯏꯕ ꯑꯏꯕ ꯑꯃꯒꯤ ꯑꯏꯕ ꯑꯃꯠꯇꯒꯤ ꯀꯣꯔ꯭ꯁ ꯇꯝꯈꯤꯕ ꯂꯩꯇꯦ